ꯑꯣ ꯑꯣ ꯑꯪꯀꯜ ꯅꯨꯡꯉꯥꯏꯔꯤꯕ꯭ꯔꯣ ꯑꯪꯀꯜꯁꯦ ꯆꯥꯟꯗꯦꯜꯗꯅꯤ ꯂꯩꯕꯁꯦ ꯑꯣ ꯑꯪꯀꯜ ꯑꯩꯁꯦ ꯎꯝ ꯏꯃꯥꯟꯅꯕꯤꯁꯤꯡꯒ ꯆꯥꯟꯗꯦꯜꯗ ꯀꯣꯏꯕ ꯂꯥꯛꯀꯦ ꯇꯧꯕꯅꯦꯕꯀꯣ ꯑꯗꯨꯗ ꯆꯥꯟꯗꯦꯜꯗ ꯁꯨꯝ ꯍꯥꯏꯅꯕꯗ ꯂꯨꯏ ꯉꯥꯏꯅꯤꯁꯦ ꯌꯥꯝꯅ ꯆꯥꯎꯅ ꯄꯥꯡꯊꯣꯛꯏ ꯍꯥꯏꯕ ꯑꯗꯨꯒꯤ ꯑꯗꯨꯗꯣ ꯀꯔꯝ ꯀꯥꯟꯗ ꯄꯥꯡꯊꯣꯛꯀꯦ ꯀꯃꯥꯏꯅ ꯄꯥꯡꯊꯣꯛꯀꯦ ꯍꯥꯏꯕꯗꯣ ꯑꯪꯀꯜꯅ ꯈꯤꯇꯪ ꯍꯥꯏꯕꯤꯌꯣ

ꯍꯣꯏ ꯍꯣꯏ ꯑꯪꯀꯜ ꯑꯗꯨꯗꯤ ꯑꯩ ꯏꯃꯥꯟꯅꯕꯤꯁꯤꯡꯒ ꯁꯣꯏꯗꯅ ꯂꯨꯏ ꯉꯥꯏꯅꯤ ꯌꯥꯎꯕ ꯂꯥꯛꯂꯒꯦ